ꯕꯁꯀꯤ ꯁꯤꯠ ꯅꯤꯐꯨꯃꯉꯥ ꯄꯥꯜꯂꯦ ꯁꯥꯏꯠ ꯁꯥꯏꯠꯇꯅ ꯁꯤꯠ ꯑꯅꯤ ꯑꯅꯤ ꯑꯣꯏ ꯗꯤꯖꯟꯅ ꯊꯥꯎꯒꯤ ꯑꯣꯏꯅꯗꯤ ꯗꯤꯖꯟ ꯍꯥꯜꯂꯤ ꯑꯗꯣ ꯑꯩꯅ ꯆꯠꯈꯤꯕ ꯖꯔꯅꯤ ꯍꯥꯏꯔꯒꯗꯤ ꯑꯩ ꯏꯝꯐꯥꯜꯗ ꯕꯁ ꯇꯣꯡꯉꯒ ꯆꯠꯂꯦ ꯑꯗꯨ ꯀꯣꯛ ꯉꯥꯎꯕ ꯑꯣꯅꯤꯡꯕ ꯀꯩꯗꯧꯕ ꯌꯥꯎꯋꯦ ꯑꯗꯨꯒ ꯑꯩꯅ ꯅꯨꯡꯉꯥꯏꯕ ꯍꯥꯏꯔꯒꯗꯤ ꯕꯁ ꯇꯣꯡꯕꯒꯤ ꯕꯁ ꯇꯣꯡꯕꯅ ꯅꯨꯡꯉꯥꯏꯕ ꯍꯥꯏꯔꯒꯅ